ꯍꯥꯎ ꯆꯤꯆꯦ

ꯑꯥ ꯑꯧ

ꯍꯣꯏ ꯆꯦꯆꯦ ꯎꯝ ꯎꯝ ꯑꯦ ꯆꯤꯆꯦ ꯑꯗꯨꯒꯤꯗꯤ ꯁꯥꯐꯝꯁꯨ ꯁꯥꯐꯝꯗꯩ ꯂꯩꯒꯦꯁꯨ ꯌꯥꯏꯌꯦ ꯑꯗꯨꯝ ꯃꯌꯥꯝ ꯐꯪꯉꯦ ꯑꯗꯨꯏꯗꯤ ꯕꯖꯥꯔ ꯅꯛꯄꯅꯤꯅ ꯕꯖꯥꯔꯗꯒꯤ ꯑꯗꯨꯝ ꯌꯦꯡꯒꯦꯁꯨ ꯌꯥꯏ ꯆꯦꯆꯦꯅ ꯂꯥꯛꯑꯒ ꯑꯗꯨꯃꯥꯏꯅ ꯌꯦꯡꯉꯒ ꯑꯗꯨꯝ ꯑꯄꯥꯝꯕꯗꯨ ꯑꯗꯨꯝ ꯂꯧꯕ ꯌꯥꯅꯤꯗ ꯑꯗꯨꯁꯨ ꯌꯥꯏꯌꯦ ꯂꯣꯏꯅ ꯑꯗꯨꯒ ꯆꯤꯆꯦꯅ ꯉꯥꯏꯕ ꯉꯝꯃꯔꯣꯏ ꯍꯥꯏꯔ ꯃꯣꯏꯗꯤ ꯀꯨꯏꯅ ꯆꯪꯉꯤꯗꯅ ꯐꯨꯜ ꯁꯥꯔꯤꯒꯨꯝꯕ ꯁꯥꯕꯁꯤꯗꯤ ꯌꯥꯝ ꯐꯖꯕꯅꯦꯕ ꯔꯥꯅꯤ ꯐꯤꯒꯤꯗꯣ ꯑꯗꯨꯁꯨ ꯀꯨꯏꯅ ꯆꯪꯕꯅꯤꯅꯀꯣ ꯑꯗꯨꯝ ꯈꯨꯗꯛꯇ ꯂꯩꯒꯦꯁꯨ ꯑꯗꯨꯝ ꯎꯝ

ꯎꯝ ꯎꯝ ꯎꯝ

ꯃꯃꯟꯁꯦ ꯍꯧꯖꯤꯛꯀꯤ ꯀꯩꯅꯣꯁꯤꯗꯤ ꯆꯤꯆꯦꯅ ꯌꯥꯝ ꯄꯥꯝꯃꯦ ꯍꯥꯏꯕ ꯀꯩꯅꯣ ꯔꯥꯟꯅꯤ ꯐꯤꯒꯤ ꯑꯃ ꯁꯥꯔꯤꯗꯣ ꯑꯁ ꯌꯥꯝ ꯐꯖꯕꯅꯦ ꯑꯗꯣ ꯃꯌꯦꯛꯇꯣ ꯁꯨꯝ ꯌꯥꯝꯃꯤꯉꯩ ꯍꯦꯜꯂꯛꯑꯦꯕꯀꯣ ꯑꯗꯨꯗꯤ ꯑꯗꯣ ꯊꯥꯔꯇꯤ ꯐꯣꯔꯇꯤ ꯁꯤꯃꯨꯛꯇ ꯐꯪꯕꯗꯤ ꯂꯩꯌꯦꯕꯀꯣ ꯊꯥꯔꯇꯤ ꯀꯦ ꯐꯣꯔꯇꯤ ꯀꯦ ꯁ꯭ꯋꯥꯏꯗꯅꯤꯀꯣ ꯁꯤꯁꯦ ꯑꯗꯨꯗꯨꯒ ꯃꯨꯒꯥ ꯐꯅꯦꯛ ꯀꯨꯝꯕꯁꯤꯅꯀꯣ ꯑꯃ ꯃꯌꯨꯡꯅ ꯀꯩꯅꯣ ꯑꯣꯏꯔꯒ ꯃꯌꯨꯡꯅ ꯋꯥꯟ ꯄ꯭ꯂꯥꯏ ꯑꯣꯏꯔꯒ ꯃꯐꯦꯟꯁꯤꯅ ꯈꯨꯔꯈꯨꯜꯒꯨꯝꯕ ꯑꯣꯏꯕꯁꯤꯗꯤ ꯁꯨꯝꯕꯁꯤꯗꯤ ꯂꯤꯁꯤꯡ ꯑꯃꯒ ꯆꯅꯤ ꯆꯍꯨꯝ ꯁꯨꯃꯥꯏꯅ ꯐꯪꯉꯦꯕ ꯑꯗꯣ ꯁꯨꯝꯕꯁꯦ ꯔꯥꯅꯤ ꯐꯤ ꯃꯅꯥꯎ ꯀꯥꯏꯅ ꯂꯩꯗꯅ ꯑꯗꯨꯝꯕꯒ ꯄꯥꯅꯕꯅꯦꯕ ꯑꯗꯨꯒ ꯑꯗꯨꯝ ꯁꯨꯠ ꯑꯣꯏꯔꯛ ꯑꯅꯦꯕꯀꯣ ꯑꯗꯣ ꯑꯗꯨꯁꯨ ꯃꯌꯦꯛꯇ ꯂꯣꯏ ꯂꯩꯔꯛꯑꯅꯤ ꯃꯌꯦꯛ ꯌꯥꯝꯅ ꯑꯗꯨꯝ ꯇꯨ ꯊꯥꯎꯖꯟ ꯐꯥꯏꯚ ꯍꯟꯗ꯭ꯔꯦꯠ ꯁ꯭ꯋꯥꯏꯗꯒꯤ ꯂꯤꯁꯤꯡ ꯑꯅꯤ ꯆꯥꯝꯃꯃꯉꯥ ꯁꯨꯃꯥꯏꯅꯗꯤ ꯍꯧꯔꯛꯑꯅꯦꯕ ꯑꯗꯨꯒ ꯑꯗꯨꯝ ꯑꯗꯨꯝ ꯋꯥꯡꯈꯠꯂꯛꯇꯧꯗꯅꯤ ꯆꯤꯆꯦ ꯑꯗꯨꯝ ꯃꯉꯥ ꯇꯔꯨꯛ ꯐꯥꯎ ꯄꯤꯕꯐꯥꯎꯕꯨꯗꯤ ꯂꯩ ꯑꯗꯨ ꯆꯤꯆꯦꯅ ꯑꯄꯥꯝꯕꯗꯣ ꯀꯩꯅꯣ ꯇꯧꯁꯦ ꯊꯥꯔꯛꯑꯒ ꯎꯝ ꯎꯝ ꯌꯦꯡꯉꯁꯦ ꯎꯝ ꯎꯝ ꯎꯝ ꯌꯦꯡꯉꯁꯦ ꯌꯦꯡꯉꯁꯦ

ꯎꯝ ꯎꯝ ꯎꯝ ꯆꯤꯆꯦ ꯐꯅꯦꯛ ꯃꯌꯦꯛ ꯅꯥꯏꯕꯤꯒꯗꯤ ꯄꯥꯝꯗ꯭ꯔꯣ ꯆꯤꯆꯦ ꯍꯣꯏ ꯍꯣꯏ ꯆꯤꯆꯦ ꯍꯣ ꯍꯣꯏ ꯍꯣꯏ ꯀꯣꯟꯅ ꯁꯥꯟꯅꯔꯁꯦ